ꯍꯜꯂꯣ ꯑꯣ ꯇꯥꯃꯣ ꯀꯩꯅꯣꯝꯇ ꯍꯥꯏꯖꯒꯦ ꯑꯩꯒꯤ ꯀꯥꯡꯗꯣꯟꯗꯣ ꯑꯗꯣ ꯉꯁꯥꯏꯒꯤ ꯑꯩꯗꯤ ꯐꯨꯠ ꯇꯔꯨꯛ ꯋꯥꯡꯉꯤꯗꯣ ꯑꯗꯩꯗ ꯉꯁꯥꯏꯒꯤ ꯀꯥꯡꯗꯣꯟꯗꯨ ꯐꯨꯠ ꯈꯤꯇꯪ ꯇꯦꯜꯂꯝꯕ ꯍꯥꯏ ꯇꯥꯔꯦ ꯇꯨꯝꯕꯗ ꯈꯤꯇꯪ ꯆꯟꯐꯥꯠꯇ꯭ꯔꯦꯕꯀꯣ ꯑꯗꯨ ꯈꯤꯇꯪ ꯐꯨꯠꯈꯥꯏꯃꯨꯛꯇꯪ ꯆꯥꯎꯊꯣꯛꯄ ꯍꯥꯏꯕ ꯇꯥꯔꯦ ꯑꯗꯨꯃꯥꯏꯅ ꯇꯧꯔꯒ ꯑꯃꯨꯛꯇꯪ ꯁꯤꯟꯕ ꯈꯣꯠꯄ ꯌꯥꯒꯗ꯭ꯔꯥ ꯑꯗꯨ ꯍꯥꯏꯖꯒꯦ ꯇꯧꯕꯅꯤꯗ

ꯀꯌꯥꯝ ꯍꯥꯞꯄꯤꯗꯣꯏꯅꯣ ꯍꯥꯞꯇꯕꯤꯗ ꯌꯥꯒꯗ꯭ꯔꯣ ꯑꯗꯨ ꯀꯌꯥꯝ

ꯍꯣꯏ ꯍꯣꯏ ꯍꯣꯏ ꯑꯗꯨ ꯇꯥꯔꯦ ꯑꯗꯣ ꯐꯔꯦ ꯐꯔꯦ ꯑꯗꯨꯕꯨ ꯑꯣꯏꯔꯁꯨ ꯑꯃꯕꯨ ꯑꯣꯏꯔꯁꯨ ꯑꯃꯕꯨ ꯑꯣꯏꯔꯁꯨꯀꯣ ꯀꯥꯡꯗꯣꯟꯗꯨꯃꯇꯪꯗꯤ ꯁꯤꯟꯗꯕꯗꯤ ꯌꯥꯗ꯭ꯔꯦ ꯑꯗꯨꯃꯨꯛꯇ ꯑꯗꯨ ꯍꯣꯏ ꯌꯥꯔꯦꯀꯣ ꯇꯥꯃꯣ ꯎꯝ ꯎꯝ ꯍꯣꯏ ꯐꯅꯤ ꯐꯅꯤ ꯎꯝ